ꯃꯅꯤꯄꯨꯔꯗ ꯀꯣꯏꯕ ꯂꯥꯛꯀꯦ ꯍꯥꯏꯔꯒꯗꯤ ꯈꯣꯡꯖꯣꯝ ꯃꯦꯃꯣꯔꯤꯌꯦꯜꯗ ꯆꯠꯄ ꯌꯥꯏ ꯑꯗꯨꯒ ꯁꯤꯔꯣꯏ ꯂꯤꯂꯤ ꯌꯦꯡꯕ ꯆꯠꯄ ꯌꯥꯏ ꯁꯉꯥꯏ ꯌꯦꯡꯕ ꯑꯗꯨꯒ ꯏꯃꯥ ꯀꯩꯊꯦꯜꯒꯨꯝꯕ ꯑꯁꯤꯒꯨꯝꯕꯁꯤ ꯌꯦꯡꯕ ꯌꯥꯏ ꯑꯗꯨꯒ ꯀꯪꯂꯥꯒꯨꯝꯕ ꯆꯪꯕ ꯌꯦꯡꯕ ꯌꯥꯏ ꯑꯗꯨꯒ ꯒꯥꯔꯗꯦꯟ ꯍꯥꯏꯗꯤ ꯂꯩꯔꯤꯕ ꯃꯌꯥꯝꯁꯦ ꯑꯗꯨꯒ ꯁꯉꯥꯏ ꯐꯦꯁꯇꯤꯚꯦꯜꯒꯨꯝꯕ ꯌꯦꯡꯕ ꯌꯥꯏ ꯂꯥꯛꯑꯒꯗꯤ ꯑꯗꯨꯃꯥꯏꯅ ꯑꯗꯨꯝ ꯌꯦꯡꯕ ꯌꯥꯏ